ꯑꯣ ꯑꯩꯁꯦ ꯍꯣꯏ ꯑꯩꯁꯦ ꯌꯨꯝꯒꯤ ꯆꯥꯅꯕ ꯂꯧꯒꯗꯕꯗꯤ ꯅꯠꯇꯦ ꯑꯩ ꯄꯨꯟꯅ ꯑꯣꯏꯅ ꯂꯧꯔꯒ ꯍꯥꯏꯗꯤ ꯑꯇꯣꯞꯄ ꯃꯤ ꯑꯗꯒꯤ ꯑꯇꯣꯞꯄ ꯃꯤ ꯑꯃꯗ ꯄꯤꯔꯤ ꯌꯣꯜꯍꯟꯒꯗꯕꯅꯤ ꯑꯗꯨ

ꯄꯣꯠ ꯀꯔꯤ ꯀꯔꯤ ꯄꯣꯠ ꯆꯩ ꯂꯩꯕꯅꯣ ꯍꯥꯏꯗꯤ ꯀꯔꯤ ꯀꯔꯤꯅꯣꯕ ꯂꯩꯔꯤꯁꯦ ꯍꯥꯏꯗꯤ ꯑꯦꯟꯁꯥꯡ ꯅꯥꯄꯤꯁꯤꯡꯁꯦ

ꯑꯥ ꯑꯣ ꯍꯣꯏ ꯍꯣꯏ ꯑꯗꯣ ꯑꯩꯅ ꯍꯧꯖꯤꯛ ꯍꯧꯖꯤꯛꯀꯤ ꯑꯣꯏꯅ ꯂꯧꯒꯦ ꯍꯥꯏꯅ ꯈꯟꯕꯁꯦ ꯑꯗꯣ ꯊꯥꯡꯖꯤꯡꯗꯣ

ꯊꯥꯡꯖꯤꯡꯁꯦ ꯀꯃꯥꯏꯅ ꯇꯧꯔꯤꯅꯣ ꯀꯃꯥꯏꯅ ꯍꯥꯏꯗꯤ ꯀꯦ ꯖꯤꯗ ꯆꯠꯂꯤꯕ꯭ꯔꯥ ꯅꯠꯇ꯭ꯔꯒ ꯀꯃꯥꯏꯅ ꯌꯣꯜꯂꯤꯅꯣ ꯍꯥꯏꯗꯤ ꯌꯣꯟꯕꯁꯦ ꯑꯥ ꯌꯣꯟꯕꯒꯤ ꯑꯣꯏꯅ ꯂꯧꯅꯤ

ꯑꯥ ꯑꯣ ꯑꯗꯣ ꯈꯥꯃꯦꯟ ꯑꯁꯤꯟꯕꯤꯁꯦ ꯀꯦ ꯖꯤ ꯀꯦ ꯖꯤꯗꯗꯤ ꯀꯌꯥꯅꯣ ꯀꯌꯥꯃꯨꯛ ꯄꯤ ꯍꯥꯏꯅꯣ ꯅꯤꯝꯐꯨꯅꯦ ꯑꯗꯣ ꯅꯤꯝꯐꯨ ꯂꯩꯕ ꯍꯥꯏꯁꯦ ꯑꯩꯅ ꯂꯧꯔꯒꯗꯤ ꯑꯃꯨꯛ ꯇꯥꯗꯧꯔꯤꯕ꯭ꯔꯥ ꯅꯠꯇꯔꯒ ꯑꯗꯨꯗꯩ ꯈꯤꯖꯤꯛ ꯀꯃꯥꯏꯅ ꯇꯧꯗꯣꯏꯅꯣ ꯍꯥꯏꯗꯤ ꯑꯣ ꯑꯗꯨ ꯍꯣꯏ ꯈꯥꯃꯦꯟ ꯑꯁꯤꯟꯕꯤꯁꯦ ꯑꯃ ꯀꯨꯟꯊ꯭ꯔꯥ ꯀꯨꯟꯊ꯭ꯔꯥ ꯁꯥꯅꯤ ꯍꯥꯏꯕ ꯅꯠꯇ꯭ꯔꯣ ꯍꯥꯏꯕꯤꯕ ꯅꯠꯇ꯭ꯔꯣ ꯍꯧꯖꯤꯛꯀꯤꯗꯣ ꯎꯝ ꯍꯣꯏ ꯑꯥ ꯈꯥꯃꯦꯟ ꯑꯁꯤꯟꯕꯤꯁꯦ ꯃꯃꯜ ꯌꯥꯝ ꯌꯥꯝꯃꯦ ꯑꯇꯣꯞꯄ ꯕ꯭ꯔꯣꯀꯣꯂꯤꯁꯤꯅ ꯍꯥꯏꯗꯤ ꯀꯃꯥꯏꯅ ꯀꯦ ꯖꯤꯗ ꯆꯠꯄꯤꯕ꯭ꯔꯥ ꯅꯠꯇꯔꯒ

ꯑꯣ ꯑꯗꯣ ꯈꯥꯃꯦꯟ ꯑꯁꯤꯟ ꯂꯩꯔꯦ ꯕ꯭ꯔꯣꯀꯣꯂꯤ ꯂꯩꯔꯦ ꯑꯇꯣꯞꯄ ꯍꯥꯏꯗꯤ ꯉꯁꯥꯏ ꯍꯥꯏꯕꯤꯈꯤꯕꯗ ꯀꯣꯕꯤ ꯀꯣꯕꯤ ꯂꯩꯗꯤ ꯂꯩꯕꯤꯕ꯭ꯔꯣ ꯀꯃꯥꯏ ꯇꯧꯋꯤ ꯀꯣꯕꯤꯂꯩꯁꯤꯒ ꯕ꯭ꯔꯣꯀꯣꯂꯤꯁꯤꯒ ꯀꯔꯝꯕꯅ ꯇꯥꯡꯕꯅꯣ ꯑꯗꯨꯝ ꯀꯃꯥꯏꯅ ꯇꯧꯒꯦ ꯑꯣ ꯕ꯭ꯔꯣꯀꯣꯂꯤ ꯑꯗꯣ ꯕ꯭ꯔꯣꯀꯣꯂꯤꯁꯤꯅ ꯀꯌꯥꯃꯨꯛ ꯑꯃꯨꯛ ꯂꯩꯕꯤꯕ꯭ꯔꯥ ꯍꯥꯏꯗꯤ ꯀꯌꯥ ꯀꯣꯕꯤꯂꯩꯁꯤꯅ ꯍꯥꯏꯗꯤ ꯇꯥꯏ ꯍꯥꯏꯁꯦ ꯀꯌꯥꯃꯨꯛ ꯇꯔꯤꯅꯣ

ꯑꯣ ꯀꯨꯟ ꯃꯉꯥꯗ ꯑꯗꯣ ꯑꯩꯅ ꯂꯧꯕꯁꯦ ꯍꯥꯏꯗꯤ ꯁꯤꯁꯨ ꯑꯗꯨꯝ ꯆꯞꯃꯥꯟꯅꯅ ꯕꯣꯔꯗ ꯀꯩꯅꯣ ꯇꯧꯒꯗ꯭ꯔꯥ ꯀꯦ ꯖꯤ ꯀꯌꯥ ꯃꯨꯛꯇꯤ ꯆꯟꯒꯦ

ꯑꯥ ꯑꯥ ꯍꯣꯏ ꯑꯩ ꯍꯣꯏ ꯍꯣꯏ ꯌꯥꯔꯦ ꯌꯥꯔꯦ ꯑꯩ ꯑꯗꯨꯝ ꯄꯥꯎ ꯐꯧꯖꯔꯛꯑꯒꯦ ꯑꯩꯅ ꯀꯩꯒꯨꯝꯕ ꯍꯥꯏꯗꯤ ꯂꯧꯕ ꯂꯥꯛꯄ ꯃꯤꯀꯨꯞꯇꯨꯗ ꯑꯗꯨꯝ ꯊꯝꯖ ꯍꯣꯏ ꯍꯣꯏ ꯍꯣꯏ ꯎꯝ ꯎꯝ